ꯑꯣ ꯍꯜꯂꯣ ꯏꯇꯥꯎ ꯀꯃꯥꯏꯅ ꯇꯧꯔꯤꯕ꯭ꯔꯣ ꯅꯨꯡꯉꯥꯏꯔꯤꯕ꯭ꯔꯣ ꯑꯦ ꯑꯦ ꯍꯟꯗꯛꯁꯦ ꯅꯣꯏ ꯑꯣ ꯂꯝꯗ ꯀꯔꯤ ꯀꯔꯤ ꯊꯥꯔꯒ ꯂꯩꯈꯤꯒꯦ ꯑꯦ ꯑꯦ ꯑꯦ ꯑꯦ ꯑꯩꯁꯦ ꯍꯟꯗꯛꯁꯦ ꯈꯤꯇꯪ ꯈꯜꯂꯨꯔꯕ ꯊꯨꯅ ꯄꯣꯠꯇꯨ ꯈꯤꯇꯪ ꯂꯧꯒꯦ ꯍꯥꯏꯅꯀꯣ ꯑꯗꯨꯕꯨ ꯁꯦ ꯅꯪꯒꯤꯗꯤ ꯀꯃꯥꯏꯅ ꯇꯧꯔꯤꯕ꯭ꯔꯣ ꯄꯩꯁꯥꯗꯤ ꯀꯃꯥꯏꯅ ꯍꯣꯜꯁꯦꯜꯒꯨꯝꯕ ꯄꯤꯔꯛꯄꯅꯤꯀꯣ ꯑꯣ ꯑꯣ ꯌꯥꯔꯗꯤ ꯑꯩꯗꯤ ꯗꯤ ꯑꯥꯏ ꯂꯣꯠ ꯑꯃ ꯄꯨꯒꯦ ꯍꯥꯏꯅ ꯂꯩꯕꯀꯣ ꯑꯥꯜꯂꯨꯒ ꯀꯣꯕꯤꯗꯨ ꯑꯁꯦ ꯑꯥꯜꯂꯨꯁꯦ ꯀꯦ ꯖꯤ ꯂꯤꯁꯤꯡ ꯑꯃꯒꯨꯝꯕꯗꯤ ꯐꯥꯈꯤꯗ꯭ꯔꯣ ꯀꯣ ꯅꯪꯒꯤꯗꯣ ꯑꯩꯗꯤ ꯂꯤꯁꯤꯡ ꯑꯃꯒꯨꯝꯕ ꯄꯨꯅꯤꯡꯉꯦꯕ ꯑꯣ ꯑꯣ ꯑꯗꯨꯒ ꯐ꯭ꯔꯦꯛꯁꯟꯅꯦꯜ ꯇꯥꯕꯗꯣ ꯐꯔꯛ ꯇꯥꯕꯅꯤꯅ ꯀꯣꯕꯤꯁꯨ ꯀꯦ ꯖꯤ ꯆꯥꯝꯃꯉꯥꯒꯨꯝꯕ ꯑꯗꯨꯝ ꯄꯥꯏꯔꯒꯦ ꯂꯩꯔꯗꯤ ꯑꯥ ꯑꯥ ꯑꯦ ꯌꯥꯝ ꯍꯔꯥꯎꯔꯦ ꯑꯗꯨꯗꯤ ꯑꯗꯨ ꯑꯣꯏꯔꯗꯤ ꯑꯩ ꯈꯨꯗꯛꯇꯒꯤ ꯑꯗꯣ ꯑꯩꯒꯤꯗꯃꯛꯇꯗꯤ ꯑꯗꯨꯝ ꯊꯝꯕꯤꯔꯝꯃꯣ ꯑꯩ ꯁꯣꯏꯗꯕꯤꯅ ꯂꯥꯛꯀꯅꯤꯀꯣ ꯑꯥ ꯌꯥꯏ ꯌꯥꯏ ꯑꯗꯨ ꯑꯃꯗꯒꯤ ꯊꯝꯕꯤꯔꯣ ꯑꯩ ꯂꯥꯛꯈ꯭ꯔꯒꯦꯕ ꯂꯥꯛꯀꯦꯕ ꯌꯥꯏ ꯌꯥꯏ ꯌꯥꯏ ꯌꯥꯏ ꯑꯩ ꯀꯣꯕꯤ ꯑꯥ ꯖꯤ ꯄꯦꯗꯒꯤ ꯑꯗꯨꯝ ꯊꯥꯕꯤꯒꯦ ꯑꯗꯨꯒ ꯑꯩꯁꯦ ꯀꯣ ꯍꯧꯖꯤꯛ ꯇꯟꯖꯥꯗꯒꯤ ꯂꯥꯛꯄ ꯌꯥꯒꯤꯗ꯭ꯔꯣꯀꯣ ꯍꯪꯒꯥꯝꯁꯦ ꯍꯟꯗꯛꯁꯦ ꯈꯤꯇꯪ ꯀꯩꯅꯣꯝꯃ ꯇꯧꯋꯦ ꯑꯗꯨꯕꯨ ꯌꯥꯏ ꯍꯪꯒꯥꯝ ꯍꯪꯒꯥꯝꯁꯨ ꯈꯤꯇꯪ ꯍꯥꯞꯄꯤꯔꯁꯨ ꯌꯥꯏ ꯅꯪ ꯃꯤ ꯑꯣꯗꯔ ꯂꯩꯒꯗ꯭ꯔꯣ ꯅꯪꯒꯤ ꯍꯪꯒꯥꯝꯁꯦ ꯑꯣ ꯑꯣ ꯌꯥꯏ ꯌꯥꯏ ꯑꯩꯁꯨ ꯍꯪꯒꯥꯝ ꯈꯤꯇꯪ ꯄꯥꯏꯕ ꯇꯥꯔꯦ ꯑꯥꯏ ꯑꯦ ꯑꯦ ꯑꯗꯨ ꯑꯣꯏꯔꯗꯤ ꯑꯩ ꯂꯧꯔꯒꯦ ꯑꯩ ꯑꯗꯨꯁꯨ ꯑꯩ ꯈꯤꯇꯥꯡ ꯈꯥꯛꯄꯤꯌꯨꯀꯣ ꯌꯥꯝꯒꯅꯨ ꯑꯗꯨꯕꯨ ꯌꯦꯡꯂꯒ ꯑꯩ ꯂꯣꯁꯤꯜꯂꯗꯤ ꯊꯨꯅ ꯂꯣꯏꯁꯤꯜꯂꯗꯤ ꯑꯗꯣ ꯑꯃꯨꯛꯀ ꯂꯥꯛꯀꯦ ꯂꯥꯛꯄ ꯇꯥꯔꯦ ꯑꯥ ꯑꯦꯌꯥ ꯌꯥꯝ ꯍꯔꯥꯎꯔꯦ ꯑꯗꯨꯗꯤ ꯌꯥꯔꯦ ꯑꯗꯣ ꯑꯣ ꯑꯗꯣ ꯑꯗꯨ ꯑꯣꯏꯔꯗꯤ ꯑꯩ ꯎꯝ

ꯍꯣꯏ ꯌꯥꯏ ꯌꯥꯏ ꯑꯗꯨ ꯑꯣꯏꯔꯗꯤ ꯑꯩ ꯊꯨꯅ ꯂꯥꯛꯑꯒꯦꯀꯣ ꯑꯗꯨꯗꯤꯀꯣ ꯑꯦ ꯑꯦ ꯑꯗꯨ ꯑꯣꯏꯔꯗꯤ ꯑꯩ ꯍꯣꯏ ꯌꯥꯏ ꯌꯥꯏ ꯑꯩ ꯂꯥꯛꯀꯦ ꯑꯗꯨꯕꯨ ꯅꯪꯒꯤ ꯅꯝꯕꯔꯁꯨ ꯊꯥꯕ ꯀꯥꯎꯒꯅꯨꯀꯣ ꯑꯩ ꯖꯤ ꯄꯦ ꯇꯧꯕꯤꯒꯦꯕ ꯑꯦ ꯌꯥꯝ ꯅꯨꯡꯉꯥꯏꯔꯦ ꯑꯗꯨꯗꯤ ꯊꯝꯃꯒꯦ ꯑꯥ ꯑꯥ